ꯃꯃꯥꯡ ꯍꯞꯇꯥꯗ ꯂꯩꯈꯤꯕ ꯔꯦꯗꯃꯤꯒꯤ ꯐꯣꯟ ꯐꯥꯏꯕꯖꯤ ꯐꯣꯟ ꯂꯩꯈꯤꯕꯗꯣ ꯁꯤꯖꯤꯟꯅꯕꯁꯦ ꯈꯤꯠꯇꯪꯗꯤ ꯅꯨꯡꯉꯥꯏꯇꯦ ꯐꯣꯟ ꯕꯦꯛꯀꯞ ꯕꯦꯇ꯭ꯔꯤ ꯕꯦꯀꯞꯁꯦ ꯏꯅꯨꯡ ꯅꯨꯡꯉꯥꯏꯇꯦ ꯑꯗꯨꯒ ꯋꯥꯏ ꯐꯥꯏꯒꯤ ꯔꯦꯟꯖꯁꯦ ꯌꯥꯝꯅ ꯂꯤꯃꯤꯇꯇꯦꯠ ꯑꯣꯏ ꯃꯥꯒꯤ ꯅꯨꯡꯉꯥꯏꯇꯕ